ꯑꯩꯅ ꯈ꯭ꯋꯥꯏꯗꯒꯤ ꯈꯣꯏꯗꯥꯖꯕ ꯔꯥꯏꯖꯗꯤ ꯃꯅꯤꯄꯨꯔꯅꯤ ꯈꯣꯏꯗꯥꯔꯤꯕꯒꯤ ꯃꯔꯝꯗꯤ ꯃꯐꯝ ꯑꯁꯤꯗ ꯅꯨꯡꯁꯤꯠ ꯌꯥꯝꯅ ꯁꯦꯡꯕ ꯑꯃꯗꯤ ꯃꯐꯝ ꯑꯁꯤꯗ ꯂꯩꯔꯤꯕ ꯆꯤꯡ ꯄꯥꯠ ꯇꯨꯔꯦꯜꯁꯤꯡ ꯑꯁꯤ ꯌꯥꯝꯅ ꯐꯖꯕ ꯌꯦꯡꯕꯗ ꯊꯝꯃꯣꯏ ꯁꯣꯛꯅ ꯊꯝꯃꯣꯏ ꯍꯨꯅ ꯐꯖꯕ ꯃꯐꯝꯅꯤ ꯃꯐꯝ ꯑꯁꯤꯗ ꯐꯪꯉꯤꯕ ꯆꯥꯅ ꯊꯛꯅꯕ ꯆꯦꯡ ꯃꯈꯜ ꯑꯇꯣꯞꯄ ꯃꯐꯝꯁꯤꯡꯗ ꯐꯪꯗꯦ ꯍꯥꯏꯔꯤꯕ ꯆꯦꯡ ꯃꯈꯜ ꯑꯁꯤꯁꯨ ꯆꯥꯕꯗ ꯈ꯭ꯋꯥꯏꯗꯒꯤ ꯍꯥꯎꯕ ꯆꯥꯛꯍꯥꯎ ꯍꯥꯏꯕ ꯆꯦꯡ ꯃꯈꯜ ꯑꯁꯤ ꯃꯅꯤꯄꯨꯔꯗ ꯅꯠꯇꯅ ꯑꯇꯣꯞꯄ ꯃꯐꯝꯗ ꯐꯪꯗꯦ ꯆꯦꯡ ꯆꯥꯛꯍꯥꯎ ꯅꯠꯇꯕ ꯑꯇꯣꯞꯄ ꯆꯦꯡ ꯅꯨꯡꯁꯤ ꯑꯇꯣꯞꯄ ꯃꯐꯝꯗ ꯐꯪꯉꯤꯕ ꯆꯦꯡꯒ ꯃꯅꯤꯄꯨꯔꯗ ꯐꯪꯕ ꯆꯦꯡꯁꯤꯡꯒ ꯃꯍꯥꯎ ꯌꯥꯝꯅ ꯈꯦꯠꯅꯩ ꯆꯥꯕꯗꯁꯨ ꯌꯥꯝꯅ ꯍꯥꯎꯋꯤ ꯊꯣꯠ ꯊꯣꯠ ꯂꯥꯎꯕ ꯌꯥꯝꯅ ꯚꯤꯠꯇꯥꯃꯤꯟ ꯂꯩꯕ ꯃꯈꯜꯒꯤ ꯆꯦꯡꯁꯤꯡꯁꯨ ꯃꯅꯤꯄꯨꯔꯗ ꯐꯪꯉꯤ ꯄꯣꯠ ꯆꯩꯗ ꯍꯥꯏꯔꯒ ꯄꯣꯠ ꯆꯩ ꯊꯥꯕꯗ ꯊꯨꯅ ꯍꯧꯒꯟꯕ ꯑꯃꯗꯤ ꯂꯩꯍꯥꯎ ꯌꯥꯝꯅ ꯂꯩꯕ ꯃꯐꯝ ꯑꯣꯏꯕꯅ ꯃꯔꯤꯛ ꯆꯨꯝꯕ ꯑꯣꯏ ꯃꯐꯝ ꯑꯁꯤꯗ ꯐꯪꯕ ꯌꯣꯡꯆꯥꯛ ꯑꯁꯤ ꯑꯇꯣꯞꯄ ꯃꯐꯝꯗ ꯐꯪꯗꯦ ꯍꯥꯎꯕ ꯍꯥꯎꯕ ꯑꯍꯥꯎ ꯑꯍꯥꯎꯕ ꯃꯈꯜꯒꯤ ꯄꯣꯠ ꯆꯩ ꯀꯌꯥ ꯐꯪꯕꯅ ꯑꯩꯅ ꯃꯅꯤꯄꯨꯔꯒꯤ ꯔꯥꯏꯖ ꯑꯁꯤꯗ ꯂꯩꯕꯗ ꯌꯥꯝꯅ ꯅꯨꯡꯉꯥꯏ ꯑꯃꯗꯤ ꯃꯍꯧꯁꯥꯒꯤ ꯐꯖꯔꯕ ꯃꯌꯥꯝ ꯑꯃꯁꯨ ꯂꯩꯕ ꯃꯍꯧꯁꯥꯒꯤ ꯐꯖꯕ ꯃꯌꯥꯝꯁꯤꯡ ꯑꯗꯨꯒꯤ ꯃꯅꯨꯡꯗ ꯈꯨꯗꯝ ꯑꯣꯏꯅ ꯍꯥꯏꯔꯕꯗ ꯁꯤꯔꯣꯏ ꯂꯤꯂꯤ ꯑꯃꯗꯤ ꯂꯣꯛꯇꯥꯛ ꯄꯥꯠꯀꯤ ꯐꯖꯕ ꯂꯣꯛꯇꯥꯛ ꯄꯥꯠꯀꯤ ꯐꯖꯕ ꯃꯐꯝ ꯑꯁꯤꯗ ꯌꯦꯡꯕꯗ ꯊꯝꯃꯣꯏ ꯍꯨꯅꯤꯡꯉꯥꯏ ꯑꯣꯏꯔꯒ ꯄ꯭ꯔꯀꯤꯇꯤꯒꯤ ꯍꯤ ꯃꯆꯥ ꯃꯆꯥꯗ ꯄꯥꯠ ꯑꯁꯤꯗ ꯊꯧꯗꯨꯅ ꯉꯥ ꯐꯥꯕ ꯑꯃꯗꯤ ꯂꯣꯛꯇꯥꯛꯀꯤ ꯏꯌꯥꯏꯗ ꯇꯥꯎꯗꯨꯅ ꯊꯔꯣ ꯊꯝꯕꯥꯜꯅꯆꯤꯡꯕ ꯍꯦꯛꯇꯨꯅ ꯌꯦꯡꯕꯗ ꯄꯨꯛꯅꯤꯡ ꯍꯨꯅꯤꯡꯉꯥꯏꯒꯤ ꯃꯁꯛꯅꯤ ꯏꯁꯄ꯭ꯔꯣꯠꯀꯤ ꯂꯝꯗꯁꯨ ꯍꯥꯏꯔꯒ ꯏꯁꯄ꯭ꯔꯣꯠ ꯃꯅꯤꯄꯨꯔꯒꯤ ꯃꯅꯤꯄꯨꯔꯗ ꯕꯣꯛꯁꯤꯡ ꯑꯃꯗꯤ ꯋꯦꯠ ꯂꯤꯞꯇꯤꯡꯗ ꯌꯥꯝꯅ ꯑꯐꯥꯎꯕ ꯀꯌꯥ ꯄꯣꯛꯈꯤꯕ ꯃꯐꯝ ꯑꯣꯏ ꯃꯐꯝ ꯑꯁꯤ ꯔꯥꯏꯖ ꯑꯁꯤꯗ ꯂꯩꯔꯤꯕ ꯃꯤꯑꯣꯏ ꯈꯨꯗꯤꯡꯃꯛ ꯃꯤꯅꯨꯡꯁꯤ ꯌꯥꯝꯅ ꯆꯥꯎꯋꯤ ꯍꯧꯅ ꯂꯣꯟꯆꯠ ꯌꯥꯝꯅ ꯈꯪꯉꯤ ꯑꯗꯨꯒ ꯃꯤꯉꯣꯟꯗꯁꯨ ꯃꯤꯅꯨꯡꯁꯤ ꯂꯩꯕ ꯑꯃꯗꯤ ꯃꯤꯅꯨꯡꯁꯤꯇꯅ ꯊꯜꯂꯕ ꯔꯥꯏꯖ ꯑꯃ ꯑꯣꯏ ꯃꯐꯝ ꯑꯁꯤꯗ ꯔꯥꯏ ꯂꯩꯔꯤꯕ ꯃꯤꯑꯣꯏ ꯈꯨꯗꯤꯡꯃꯛ ꯃꯤꯅꯨꯡꯁꯤ ꯂꯩ ꯑꯃꯗꯤ ꯖꯥꯇꯤ ꯈꯨꯗꯤꯡꯃꯛ ꯇꯥꯃꯤꯟꯅꯕ ꯔꯥꯏꯖ ꯑꯃꯅꯤ ꯃꯩꯇꯩ ꯗꯤ ꯃꯨꯁꯂꯤꯝ ꯑꯗꯒꯤ ꯇ꯭ꯔꯥꯏꯕꯦꯜ ꯃꯈꯜ ꯁꯨꯅ ꯇꯥꯔꯕ ꯔꯥꯏꯖ ꯑꯃꯅꯤ ꯇꯥꯔꯤꯕ ꯀꯥꯡꯂꯨꯞ ꯃꯌꯥꯝ ꯄꯨꯟꯅ ꯍꯤꯡꯃꯤꯟꯅꯗꯨꯅ ꯑꯃꯅ ꯑꯃꯒꯤ ꯃꯇꯦꯡ ꯄꯥꯡꯅꯩ ꯙꯔꯃ ꯑꯃꯗꯤ ꯀꯨꯝꯍꯩ ꯃꯌꯥꯝ ꯑꯃꯁꯨꯡ ꯃꯩꯇꯩꯁꯤꯡꯒꯤ ꯑꯣꯏꯕ ꯀꯨꯝꯍꯩꯗ ꯅꯤꯡꯉꯣꯜ ꯆꯥꯛꯀꯧꯕ ꯃꯨꯁꯂꯤꯝꯒꯤ ꯑꯣꯏꯕꯗ ꯏꯠ ꯍꯥꯏꯔꯤꯕ ꯀꯨꯝꯍꯩꯁꯤꯡ ꯑꯁꯤꯒꯤ ꯑꯃꯅ ꯑꯃꯒꯤꯕꯨ ꯁꯔꯨꯛ ꯌꯥꯃꯤꯟꯅꯗꯨꯅ ꯍꯤꯡꯃꯤꯟꯅꯩ ꯆꯤꯡ ꯄꯥꯠ ꯇꯨꯔꯦꯜꯁꯤꯡ ꯑꯁꯤꯒꯤ ꯑꯁꯤꯗ ꯅꯠꯇꯅ ꯃꯅꯤꯄꯨꯔꯗ ꯂꯩꯕ ꯔꯥꯏꯖ ꯑꯁꯤꯗ ꯐꯪꯕ ꯑꯇꯥꯡꯕ ꯃꯈꯜꯒꯤ ꯁꯖꯤ ꯃꯈꯜ ꯀꯌꯥ ꯑꯃ ꯁꯖꯤ ꯃꯈꯜ ꯑꯁꯤ ꯃꯤꯑꯣꯏꯕ ꯑꯇꯣꯞ ꯑꯇꯣꯞꯄ ꯃꯐꯝꯗꯒꯤ ꯂꯥꯛꯇꯨꯅ ꯃꯐꯝ ꯑꯁꯤꯗ ꯌꯦꯡꯕ ꯂꯥꯛꯏ ꯑꯃꯗꯤ ꯌꯦꯡꯕꯗ ꯄꯨꯛꯅꯤꯡ ꯍꯨꯔꯕ ꯁꯖꯤ ꯑꯁꯤꯕꯨ ꯌꯦꯡꯅꯕꯒꯤꯗꯃꯛꯇ ꯇꯨꯔꯤꯖꯝ ꯑꯃꯁꯨ ꯂꯥꯛꯏꯕ ꯃꯤꯁꯤꯡꯒꯤꯗꯃꯛꯇ ꯁꯥꯗꯨꯅ ꯊꯝꯕꯤ ꯑꯗꯒꯤ ꯑꯩꯅ ꯈ꯭ꯋꯥꯏꯗꯒꯤ ꯄꯥꯝꯖꯕ ꯆꯠꯆꯅꯤꯡꯕ ꯃꯐꯝꯗꯤ ꯕ꯭ꯔꯤꯟꯗꯥꯕꯣꯟꯅꯤ ꯃꯩꯇꯩ ꯑꯃ ꯑꯣꯏꯅ ꯂꯥꯏ ꯈꯨꯔꯨꯝꯕ ꯑꯃꯗꯤ ꯂꯥꯏ ꯈꯨꯔꯨꯝꯕꯗ ꯅꯠꯇꯅ ꯃꯩꯇꯩꯒꯤ ꯑꯣꯏꯅ ꯑꯩꯈꯣꯏꯒꯤ ꯍꯤꯡꯂꯤꯕ ꯏꯄꯥ ꯏꯃꯥꯁꯤꯡꯅ ꯁꯤꯔꯕ ꯃꯇꯨꯡꯗ ꯃꯁꯥꯒꯤ ꯂꯥꯏꯕꯛꯇꯒꯤ ꯑꯁꯇꯤ ꯍꯥꯏꯅ ꯈꯪꯅꯕ ꯁꯔꯨ ꯃꯆꯦꯠ ꯑꯃ ꯄꯨꯔꯒ ꯁꯤꯔꯤꯗꯥ ꯕ꯭ꯔꯤꯟꯗꯥꯕꯣꯟꯗ ꯊꯥꯗꯕ ꯇꯥꯔꯒꯗꯤ ꯑꯩꯈꯣꯏꯒꯤ ꯍꯤꯡꯕꯒꯤ ꯃꯍꯩ ꯏꯃꯥ ꯏꯄꯥꯁꯤꯡꯒꯤ ꯄꯨꯔꯒ ꯃꯐꯝꯁꯤꯗ ꯊꯥꯗꯕ ꯃꯇꯝꯗ ꯏꯃꯥ ꯏꯄꯥꯁꯤꯡꯅ ꯃꯐꯝ ꯑꯗꯨ ꯌꯧꯖꯈꯤꯕ ꯑꯁꯤ ꯑꯩꯈꯣꯏꯒꯤ ꯈ꯭ꯋꯥꯏꯗꯒꯤ ꯅꯨꯡꯉꯥꯏꯖꯕ ꯑꯃꯗꯤ ꯏꯃꯥ ꯏꯄꯥꯒꯤ ꯂꯃꯟ ꯁꯤꯡꯉꯤ ꯍꯥꯏꯅ ꯈꯟꯖꯕ ꯃꯐꯝꯅꯤ ꯃꯐꯝ ꯑꯁꯤꯗ ꯆꯠꯆꯕꯁꯤ ꯑꯩꯅ ꯈ꯭ꯋꯥꯏꯗꯒꯤ ꯍꯦꯟꯅ ꯄꯥꯝꯖꯩ